ꯑꯩꯒꯤ ꯕꯕꯥ ꯑꯥꯍꯃꯠ ꯀꯧꯏ ꯑꯩꯒꯤ ꯏꯃꯥꯅ ꯖꯨꯕꯦꯗꯥꯔ ꯃꯍꯥꯛ ꯃꯈꯣꯏ ꯑꯅꯤꯁꯤ ꯏꯃꯥꯅ ꯈꯦꯔꯒꯥꯎꯗꯒꯤ ꯑꯗꯨꯒ ꯕꯕꯥꯅ ꯁꯪꯉꯥꯏ ꯌꯨꯝꯐꯝꯗꯒꯤ ꯃꯈꯣꯏ ꯂꯥꯛꯑꯦ ꯃꯣꯔꯦꯗ ꯃꯣꯔꯦꯗ ꯂꯥꯛꯑꯒ ꯌꯨꯝ ꯄꯥꯟꯕ ꯌꯨꯝ ꯄꯥꯟꯅꯔꯦ ꯑꯗꯨꯒꯤ ꯃꯇꯨꯡꯗ ꯑꯍꯥꯟꯕꯗ ꯑꯩꯈꯣꯏꯒꯤ ꯏꯆꯦ ꯑꯍꯟꯁꯤ ꯊꯣꯏ ꯄꯣꯛꯑꯦ ꯑꯅꯤꯁꯨꯕꯗ ꯏꯆꯦ ꯔꯍꯤꯅꯥ ꯑꯍꯨꯝ ꯁꯨꯕꯗ ꯑꯩ ꯑꯦꯝ ꯗꯤ ꯐꯤꯔꯣꯁ ꯃꯔꯤ ꯁꯨꯕꯗ ꯑꯩꯈꯣꯏ ꯃꯣꯍꯥꯃꯠ ꯐꯖꯜ ꯃꯉꯥ ꯁꯨꯕꯗ ꯃꯤꯁ ꯃꯣꯗꯤ ꯇꯔꯨꯛ ꯁꯨꯕꯗ ꯃꯤꯁ ꯁꯜꯃꯥ ꯄꯣꯛꯑꯦ ꯍꯥꯏꯔꯤꯕ ꯏꯆꯤꯟꯅꯥꯎ ꯇꯔꯨꯛꯅꯤ ꯏꯆꯦ ꯑꯍꯟꯁꯤꯅ ꯂꯤꯂꯣꯡꯗ ꯄꯥꯜꯂꯤ ꯑꯗꯣ ꯃꯍꯥꯛꯀꯤ ꯃꯆꯥ ꯅꯨꯄꯥ ꯑꯅꯤꯅꯤ ꯑꯩꯒꯤ ꯏꯆꯦ ꯔꯍꯤꯅꯥꯁꯤꯗꯤ ꯑꯩꯈꯣꯏ ꯑꯁꯥꯝꯒꯤ ꯁꯖꯥꯠ ꯀꯧꯕ ꯑꯃꯗ ꯌꯨꯝ ꯄꯥꯜꯂꯝꯃꯤ ꯑꯗꯨꯕꯨ ꯍꯥꯏꯔꯤꯕ ꯏꯚꯥꯏꯗꯨ ꯂꯩꯈꯤꯗ꯭ꯔꯦ ꯑꯗꯨꯒ ꯑꯩꯍꯥꯛꯅ

ꯏꯝꯐꯥꯜꯗꯒꯤ ꯑꯩꯅ ꯁ꯭ꯀꯨꯜ ꯀꯥꯕꯗ ꯈꯪꯅꯖꯕꯤ ꯑꯃ ꯁꯕꯅꯝ ꯀꯧꯏ ꯃꯍꯥꯛ ꯌꯨꯝ ꯄꯥꯟꯅꯔꯦ ꯏꯆꯥ ꯑꯍꯨꯝ ꯂꯩ ꯏꯆꯥꯅꯨꯄꯥ ꯑꯍꯟꯒꯤ ꯃꯤꯡꯅ ꯐꯤꯔꯗꯣꯁ ꯀꯧꯏ ꯏꯆꯥꯅꯨꯄꯤ ꯑꯅꯤꯁꯨꯕꯗꯣ ꯏꯆꯥ ꯅꯨꯄꯤꯅꯤ ꯃꯥꯅ ꯐꯤꯔꯣꯖꯥ ꯑꯍꯨꯝ ꯁꯨꯕꯗꯨꯅ ꯁꯍꯤꯠ ꯑꯍꯥꯃꯠ ꯀꯧꯏ ꯑꯗꯨꯒ ꯑꯩꯒꯤ ꯍꯦꯛ ꯏꯈꯥ ꯍꯥꯏꯕꯇꯥꯔꯦ ꯏꯅꯥꯎ ꯅꯨꯄꯥ ꯃꯍꯥꯛꯀꯤ ꯃꯤꯡꯅ ꯃꯣꯍꯃꯠ ꯐꯖꯦꯜ ꯀꯧꯏ ꯃꯥꯁꯤ ꯑꯍꯥꯟꯕꯗ ꯑꯩꯈꯣꯏꯒꯤ ꯆꯤꯡꯃꯤ ꯅꯤꯡꯉꯣꯜ ꯑꯃ ꯂꯧꯔꯝꯃꯤ ꯍꯥꯏꯔꯤꯕ ꯆꯤꯡꯃꯤ ꯅꯤꯡꯉꯣꯜ ꯑꯁꯤ ꯃꯥ ꯃꯔꯥꯏꯕꯛ ꯊꯤꯕ ꯍꯥꯏꯒꯗ꯭ꯔꯥ ꯃꯍꯥꯛ ꯂꯩꯈꯤꯗ꯭ꯔꯦ ꯑꯗꯨꯕꯨ ꯃꯆꯥꯅꯨꯄꯥ ꯑꯃꯗꯤ ꯊꯝꯂꯝꯃꯤ ꯄꯣꯛꯂꯝꯃꯤ ꯍꯥꯏꯔꯤꯕ ꯃꯆꯥꯅꯨꯄꯥ ꯑꯁꯤ ꯍꯧꯖꯤꯛ ꯆꯥꯎꯔꯦ ꯆꯍꯤ ꯇꯔꯥꯇꯔꯦꯠ ꯇꯔꯥꯅꯤꯄꯥꯜ ꯁꯨꯔꯦ ꯃꯍꯥꯛ ꯑꯩꯈꯣꯏꯒꯤ ꯏꯁꯂꯥꯃꯤꯛꯀꯤ ꯑꯣꯏꯕ ꯃꯗꯔꯁꯥꯗ ꯀꯥꯏ ꯍꯧꯖꯤꯛ ꯂꯣꯏꯁꯤꯟꯗꯤ ꯂꯣꯏꯁꯤꯟꯗ꯭ꯔꯤ ꯑꯗꯨꯕꯨ ꯂꯣꯏꯁꯤꯟꯕꯒꯨꯝ ꯑꯣꯏꯔꯦ ꯑꯗꯨꯒ ꯑꯩꯒꯤ ꯏꯆꯟꯅꯨꯄꯤ ꯃꯣꯗꯤꯅꯥ ꯍꯥꯏꯔꯤꯕ ꯑꯁꯤꯅ ꯁꯣꯔꯥꯗ ꯌꯨꯝ ꯄꯥꯜꯂꯤ ꯃꯍꯥꯛꯀꯤ ꯅꯨꯄꯥꯁꯤꯅ ꯃꯤꯡ ꯏꯝꯗꯥꯟ ꯀꯧꯏ ꯃꯍꯥꯛꯀꯤ ꯃꯈꯣꯏꯅꯤꯒꯤ ꯃꯆꯥ ꯅꯨꯄꯥ ꯑꯅꯤ ꯑꯍꯥꯝꯕꯗ ꯑꯟꯖꯔ ꯑꯅꯤꯁꯨꯕꯗ ꯁꯨꯍꯥꯟ ꯑꯗꯨꯗꯒꯤ ꯑꯍꯨꯝ ꯁꯨꯕꯗ ꯑꯩꯈꯣꯏꯒꯤ ꯔꯤꯌꯥꯁ ꯍꯥꯏꯔꯤꯕꯁꯤ ꯑꯟꯖꯔ ꯍꯥꯏꯔꯤꯕ ꯑꯉꯥꯡꯁꯤ ꯌꯨ ꯄꯤ ꯒꯨꯖꯔꯥꯠꯇ ꯍꯧꯖꯤꯛ ꯃꯥ ꯑꯩꯈꯣꯏꯒꯤ ꯏꯁꯂꯥꯃꯤꯛꯀꯤ ꯑꯣꯏꯕ ꯍꯥꯐꯤꯁ ꯃꯧꯔꯨꯕꯤ ꯇꯝꯃꯤ ꯑꯗꯨꯒ ꯑꯅꯤ ꯁꯨꯕ ꯃꯆꯥꯅꯨꯄꯥ ꯌꯥꯏꯃ ꯁꯨꯍꯥꯟ ꯍꯥꯏꯔꯤꯁꯤꯅ ꯁ꯭ꯀꯨꯜ ꯒꯚꯔꯟꯃꯦꯟꯒꯤ ꯁ꯭ꯀꯨꯜꯗ ꯀꯥꯕ ꯇꯧꯔꯤ ꯑꯗꯨꯒ ꯑꯩꯈꯣꯏꯒꯤ ꯏꯆꯥ ꯅꯨꯄꯥ ꯑꯇꯣꯝꯕ ꯑꯍꯨꯝ ꯁꯨꯕꯗꯤ ꯁ꯭ꯀꯨꯜ ꯀꯥꯗ꯭ꯔꯤ ꯑꯉꯥꯡꯅꯤꯅ ꯑꯉꯥꯡ ꯑꯣꯏꯔꯤ ꯑꯗꯨꯒ ꯑꯩꯍꯥꯛꯀꯤ ꯏꯆꯥꯅꯨꯄꯥ ꯑꯍꯟꯁꯤ ꯑꯩꯈꯣꯏꯒꯤ ꯏꯁꯂꯥꯃꯤꯛꯀꯤ ꯑꯣꯏꯕ ꯍꯥꯐꯤꯁ ꯂꯣꯏꯔꯦ ꯑꯗꯨꯕꯨ ꯑꯃꯨꯛ ꯒꯨꯖꯔꯥꯠꯇ ꯃꯍꯥꯛꯁꯨ ꯍꯧꯖꯤꯛ ꯑꯩꯈꯣꯏꯒꯤ ꯍꯜꯂꯒ ꯑꯃꯨꯛ ꯇꯝꯕ ꯑꯗꯨ ꯑꯣꯏꯔꯤ ꯑꯩꯒꯤ ꯏꯆꯥꯅꯨꯄꯤꯅ ꯐꯤꯔꯣꯖꯥ ꯀꯧꯏ ꯃꯍꯥꯛ ꯃꯣꯔꯦꯒꯤ ꯁꯦꯟ ꯖꯣꯔꯁ ꯁ꯭ꯀꯨꯜꯗ ꯀ꯭ꯂꯥꯁ ꯍꯟꯗꯛ ꯁꯦꯚꯦꯟ ꯀꯥꯔꯤ ꯑꯗꯨꯒ ꯏꯆꯥꯅꯨꯄꯥ ꯑꯇꯣꯝꯕ ꯁꯍꯤꯠ ꯑꯍꯥꯃꯠ ꯍꯥꯏꯔꯤꯕꯁꯤꯅ ꯑꯉꯥꯡꯅꯤ ꯄꯤꯛꯂꯤ ꯆꯍꯤ ꯑꯅꯤ ꯈꯛ ꯑꯣꯏꯖꯔꯤ ꯑꯗꯨꯒ ꯑꯩꯈꯣꯏꯒꯤ ꯏꯆꯟꯅꯨꯄꯤ ꯃꯣꯗꯤꯒꯤ ꯃꯈꯥꯗ ꯁꯜꯃꯥ ꯍꯥꯏꯅ ꯑꯃꯁꯨ ꯂꯩꯖꯔꯤ ꯍꯥꯏꯔꯤꯕ ꯁꯜꯃꯥꯒꯤ ꯍꯥꯏꯔꯤꯕ ꯑꯉꯥꯡꯁꯤꯁꯤꯁꯨ ꯌꯨꯝ ꯄꯥꯜꯂꯦ ꯃꯍꯥꯛꯀꯤ ꯃꯆꯥꯅꯨꯄꯤ ꯔꯨꯕꯥꯟ ꯔꯨꯕꯤꯅꯥ ꯍꯥꯏꯅ ꯀꯧꯏ ꯃꯍꯥꯛ ꯑꯁꯤꯁꯨ ꯍꯟꯗꯛ ꯀꯤ ꯏꯔꯥꯡꯁꯤꯗ ꯃꯣꯔꯦꯒꯤ ꯃꯅꯤꯄꯨꯔꯒꯤ ꯑꯣꯏꯕ ꯏꯔꯥꯡꯁꯤꯗ ꯁ꯭ꯀꯨꯜꯁꯤ ꯐꯖꯅ ꯃꯔꯝ ꯀꯥꯕꯁꯤ ꯌꯥꯗꯕꯅ ꯃꯔꯝ ꯑꯣꯏꯔꯒ ꯍꯧꯖꯤꯛ ꯃꯌꯥꯡ ꯏꯝꯐꯥꯟꯜꯗ ꯀꯥꯔꯤ ꯃꯍꯥꯛꯁꯨ ꯀ꯭ꯂꯥꯁ ꯁꯤꯛꯁꯅꯤ ꯁꯤꯅꯤ ꯑꯗꯨꯅ ꯑꯩꯒꯤ ꯏꯃꯨꯡ ꯃꯅꯨꯡꯒꯤ ꯑꯣꯏꯕ ꯋꯥꯔꯤ ꯍꯥꯏꯁꯤꯕꯨ ꯁꯤꯗꯁꯨꯝ ꯑꯩ ꯂꯣꯏꯁꯤꯟꯖꯔꯒꯦ